ꯍꯣꯏ ꯑꯩꯒꯤ ꯃꯣꯕꯥꯏꯜ ꯀꯦꯝꯃꯦꯔꯥꯁꯤꯗ ꯑꯗꯨꯝ ꯍꯣꯏ ꯂꯧꯏ ꯔꯤꯜꯁꯁꯨ ꯃꯇꯦꯛ ꯃꯇꯦꯛ ꯑꯗꯨꯝ ꯂꯧꯏ ꯏꯃꯥꯟꯅꯕꯁꯤꯡꯒ ꯅꯝꯕꯁꯨ ꯌꯥꯎꯏ ꯑꯗꯨ ꯐꯖꯕ ꯑꯃ ꯑꯃ ꯎꯕ ꯈꯣꯠꯄꯗꯁꯨ ꯑꯩꯈꯣꯏ ꯔꯤꯜꯁꯁꯦ ꯃꯇꯦꯛ ꯃꯇꯦꯛ ꯕꯤꯗꯤꯑꯣ ꯃꯇꯦꯛ ꯃꯇꯦꯛ ꯑꯩꯈꯣꯏ ꯅꯝꯃꯤ ꯑꯃꯗ ꯑꯃꯗ ꯆꯠꯄꯗ ꯎꯔꯛꯄ ꯐꯖꯕꯁꯨ ꯑꯗꯨꯝ ꯃꯁꯤ ꯅꯝꯃꯤ ꯑꯗꯨꯒ ꯑꯩꯒꯤ ꯂꯩꯔꯤꯕ ꯃꯔꯨꯞ ꯃꯄꯥꯡ ꯑꯗꯒꯤ ꯐꯖꯕ ꯁꯤꯟꯅꯔꯤꯁꯤꯡ ꯐꯖꯕ ꯎꯆꯦꯛ ꯀꯣꯌꯥꯁꯤꯡꯁꯨ ꯃꯈꯣꯏꯗꯁꯨ ꯍꯦꯛ ꯃꯇꯦꯛ ꯃꯇꯦꯛ ꯅꯝꯃ ꯈꯣꯠꯂꯒ ꯑꯩꯈꯣꯏꯒꯤ ꯏꯁꯩ ꯅꯨꯡꯁꯩ ꯃꯗꯨꯗ ꯍꯥꯞꯆꯤꯟ ꯈꯣꯠꯆꯤꯟꯂꯒ ꯌꯥꯝꯅ ꯐꯖꯅ ꯑꯗꯨꯝ ꯁꯤꯖꯟꯅꯩ ꯑꯗꯨꯝ ꯃꯁꯤ ꯇꯧꯏ ꯃꯔꯛ ꯃꯔꯛꯁꯨ ꯑꯗꯨꯝ ꯇꯧꯏ ꯔꯤꯜ ꯂꯧꯕꯁꯦ ꯑꯗꯨꯝ ꯏꯁꯥꯅꯁꯨ ꯌꯥꯝ ꯄꯥꯝꯃꯤ ꯌꯥꯝ ꯅꯨꯡꯉꯥꯏ ꯏꯁꯥꯒꯤ ꯑꯣꯏꯕꯁꯨ ꯑꯗꯨꯝ ꯅꯝꯃꯒ ꯏꯁꯥꯒꯤ ꯀꯩꯍꯥꯏꯇꯥꯔꯦ ꯑꯩꯈꯣꯏ ꯕꯤꯠ ꯑꯃꯗ ꯑꯗꯨꯝ ꯃꯁꯤꯅ ꯑꯗꯨꯝ ꯃꯇꯝ ꯂꯦꯟꯕꯁꯨ ꯑꯗꯨꯝ ꯌꯥꯎꯏ ꯉꯍꯥꯛ ꯉꯍꯥꯛ ꯅꯝꯕ ꯈꯣꯠꯄ ꯑꯗꯒꯤ ꯁꯤꯟꯅꯔꯤ ꯈꯤꯇꯪ ꯐꯖꯕ ꯑꯝꯇ ꯎꯔꯁꯨ ꯃꯗꯨꯗ ꯆꯪꯉꯒ ꯕꯤꯗꯤꯑꯣ ꯃꯇꯦꯛꯁꯦ ꯔꯤꯜ ꯃꯇꯦꯛꯁꯦ ꯅꯝꯃꯒ ꯍꯦꯛ ꯉꯥꯛꯇꯪ ꯄꯣꯊꯥꯖꯕ ꯑꯗꯒꯤ ꯑꯩꯈꯣꯏ ꯂꯩꯔꯤꯕ ꯑꯩꯈꯣꯏ ꯁꯥꯏꯂꯥꯡꯒꯁꯨ ꯍꯦꯛ ꯀꯣꯏꯕ ꯈꯣꯠꯄ ꯑꯃ ꯆꯠꯄꯁꯤꯗꯁꯨ ꯑꯗꯨꯝ ꯀꯔꯤ ꯍꯥꯏꯇꯥꯔꯦ ꯑꯩꯈꯣꯏ ꯒꯔꯜꯐ꯭ꯔꯦꯟꯁꯤꯡꯒ ꯆꯠꯄꯗꯁꯨ ꯑꯗꯨꯝ ꯍꯦꯛ ꯅꯝꯕ ꯈꯣꯠꯄ ꯃꯇꯦꯛ ꯃꯍꯥ ꯑꯗꯨꯝ ꯌꯥꯎꯋꯤ ꯑꯗꯨꯒ ꯑꯃꯨꯛꯀ ꯁꯦꯝꯗꯣꯛꯑꯒ ꯏꯗꯤꯠ ꯇꯧꯔꯒ ꯏꯁꯩ ꯍꯥꯞꯆꯤꯟꯕ ꯕꯤꯗꯤꯑꯣ ꯍꯥꯞꯆꯤꯟꯕ ꯑꯁꯤꯅꯆꯤꯡꯕ ꯑꯗꯨꯝ ꯍꯦꯛ ꯇꯧꯏ ꯑꯗꯨꯒ

ꯑꯗꯨꯝ ꯌꯥꯝ ꯅꯨꯡꯉꯥꯏ ꯃꯁꯤꯁꯨ ꯀꯦꯃꯦꯔꯥ ꯑꯃ ꯄꯥꯏꯔꯃꯤꯅ ꯃꯁꯤꯁꯨ ꯑꯗꯨꯝ ꯍꯦꯛ ꯇꯧꯗꯕ ꯅꯠꯇꯦ ꯇꯧꯏ ꯑꯗꯨꯒ ꯃꯁꯤꯒ ꯈꯦꯠꯅꯕ ꯍꯥꯏꯁꯦ ꯐꯣꯇꯣꯒ ꯈꯦꯠꯅꯕ ꯍꯥꯏꯁꯦ ꯌꯥꯝ ꯂꯩ ꯈꯦꯠꯅꯕ ꯍꯥꯏꯁꯦ ꯐꯣꯇꯣꯅ ꯑꯄꯥꯝꯕ ꯄꯣꯠꯁꯛꯇꯨꯃꯈꯛ ꯀꯥꯞꯄꯒ ꯑꯗꯨꯝ ꯄꯨꯔꯒ ꯂꯥꯛꯄꯅꯤꯗꯣ ꯑꯗꯨꯒ ꯔꯤꯜꯁꯁꯤꯅ ꯃꯗꯨꯗ ꯕꯤꯗꯤꯑꯣ ꯑꯣꯏꯅ ꯂꯧꯔꯒ ꯑꯩꯈꯣꯏ ꯈꯤꯇꯪ ꯑꯃꯕꯨ ꯑꯣꯏꯔꯣ ꯑꯃ ꯑꯣꯏꯔꯣ ꯄꯤꯛꯆꯔꯕꯨ ꯑꯣꯏꯁꯅꯨ ꯅꯠꯇ꯭ꯔꯒ ꯁꯤꯟꯅꯔꯤꯕꯨ ꯑꯣꯏꯁꯅꯨ ꯑꯗꯨꯗ ꯇꯧꯔꯒ ꯑꯩꯈꯣꯏꯅ ꯁꯦꯝꯗꯣꯛ ꯁꯦꯝꯖꯤꯟ ꯈꯔ ꯇꯧꯔꯒ ꯊꯥꯒꯠꯂꯒ ꯑꯇꯣꯞꯄ ꯑꯃ ꯑꯃꯗ ꯊꯥꯒꯠꯂꯒ ꯍꯦꯛ ꯌꯦꯡꯉꯒ ꯃꯗꯨꯗ ꯅꯨꯡꯉꯥꯏꯖꯕ ꯃꯗꯨꯗ ꯀꯝꯃꯦꯟ ꯍꯦꯛ ꯄꯤꯅꯕ ꯁꯨꯝꯕꯒꯤꯅ ꯑꯗꯨꯝ ꯇꯧꯕꯅꯤꯅ ꯑꯁꯤꯒ ꯈꯔ ꯈꯦꯠꯅꯩꯗꯣ ꯑꯗꯨꯒ ꯐꯣꯇꯣ ꯍꯥꯏꯕꯁꯤꯗꯕꯨ ꯑꯁꯤꯗꯤ ꯏꯁꯥꯒꯤ ꯄꯔꯁꯣꯅꯦꯜ ꯑꯣꯏꯕꯁꯨ ꯌꯥꯎꯋꯦ ꯏꯁꯥꯅ ꯑꯗꯨꯝ ꯂꯧꯔꯒ ꯑꯗꯨꯅ ꯈꯔ ꯈꯖꯤꯛꯇꯤ ꯑꯗꯨꯝ ꯍꯣꯏ ꯈꯦꯠꯅꯩ ꯍꯥꯏꯕꯗꯨꯅꯤ ꯑꯗꯨꯒ ꯐꯩ ꯔꯤꯜꯁꯁꯨ ꯑꯗꯨꯝ ꯂꯧꯏ ꯐꯣꯇꯣꯁꯨ ꯑꯗꯨꯝ ꯀꯥꯞꯄꯤ ꯑꯅꯤꯃꯛꯁꯦ ꯑꯗꯨꯝ ꯑꯩ ꯇꯧꯏ ꯑꯗꯨꯒ